ꯑꯩꯅ ꯄꯨꯟꯁꯤꯗ ꯀꯥꯎꯔꯔꯣꯏꯗꯕ ꯊꯧꯗꯣꯛ ꯍꯥꯏꯔꯒꯗꯤ ꯏꯃꯥ ꯏꯄꯥꯅ ꯑꯩ ꯄꯣꯛꯄꯤꯔꯦ ꯑꯩ ꯄꯣꯛꯄꯤꯔꯦ ꯑꯗꯨꯒ ꯆꯥꯕ ꯇꯝꯕꯤꯔꯦ ꯃꯈꯨꯠ ꯄꯥꯏꯗꯨꯅ ꯆꯠꯄ ꯇꯝꯕꯤꯔꯦ ꯑꯗꯨꯒ ꯑꯁꯥꯕ ꯑꯏꯪꯕ ꯂꯣꯏꯅ ꯈꯪꯍꯜꯂꯦ ꯑꯩꯁꯦ ꯑꯗꯨꯒ ꯃꯆꯨꯗꯕꯨ ꯑꯣꯏꯔꯁꯨ ꯂꯣꯏꯅ ꯈꯪꯍꯜꯂꯦ ꯑꯁꯪꯕ ꯍꯪꯒꯥꯝꯄꯥꯟ ꯍꯤꯒꯣꯛ ꯃꯆꯨ ꯍꯥꯏꯕꯗꯨ ꯂꯣꯏꯅ ꯑꯩꯉꯣꯟꯗ ꯎꯍꯜꯂꯦ ꯑꯗꯨꯒ ꯏꯍꯩ ꯏꯁꯤꯡꯁꯨ ꯂꯣꯏꯅ ꯇꯝꯍꯜꯂꯦ ꯑꯩꯈꯣꯏꯁꯦ ꯑꯗꯨꯒ ꯑꯩꯈꯣꯏꯁꯦ ꯆꯥꯎꯅꯉꯥꯏ ꯌꯣꯛꯂꯛꯑꯒ ꯏꯍꯩ ꯏꯁꯤꯡꯁꯨ ꯇꯝꯃꯦ ꯑꯗꯨꯒ ꯏꯃꯥ ꯏꯄꯥꯒꯤ ꯂꯃꯟꯁꯦ ꯍꯧꯖꯤꯛ ꯐꯥꯎꯕ ꯑꯩꯅ ꯁꯤꯡꯕ ꯉꯝꯗꯅ ꯂꯩꯔꯤ